ꯑꯍꯟꯁꯤꯡꯅ ꯁꯥꯟꯅꯕ ꯃꯁꯥꯟꯅ ꯃꯈꯜꯁꯦ ꯌꯥꯝꯅ ꯂꯩ ꯑꯗꯨꯕꯨ ꯃꯈꯣꯏꯅ ꯑꯌꯥꯝꯕ ꯁꯥꯟꯅꯕ ꯃꯁꯥꯟꯅꯁꯦ ꯃꯈꯣꯏꯒꯤ ꯑꯄꯥꯝꯕꯒꯤ ꯃꯇꯨꯡ ꯏꯜꯂꯦ ꯃꯈꯣꯏꯅ ꯃꯈꯣꯏꯒꯤ ꯃꯁꯥꯗꯁꯨ ꯀꯥꯟꯅꯒꯗꯕ ꯁꯥꯖꯦꯟ ꯑꯣꯏꯕ ꯌꯥꯕ ꯄꯣꯠ ꯑꯗꯨꯒ ꯅꯨꯡꯉꯥꯏꯕ ꯄꯤꯕ ꯄꯣꯠ ꯊꯤꯔꯒ ꯁꯥꯟꯅꯩ ꯃꯈꯣꯏ ꯑꯌꯥꯝꯕ ꯃꯤ ꯑꯄꯨꯟꯕ ꯂꯣꯏꯅ ꯄꯨꯟꯁꯤꯜꯂꯒ ꯁꯥꯟꯅꯩ ꯃꯈꯣꯏꯅ ꯇꯣꯏꯅ ꯁꯥꯟꯅꯕ ꯃꯁꯥꯟꯅ ꯈꯔꯗꯤ ꯃꯨꯛꯅꯥ ꯀꯥꯡꯖꯩ ꯊꯥꯡ ꯇꯥ ꯐꯨꯠꯐꯣꯜ ꯕꯦꯠꯃꯤꯟꯇꯟ ꯑꯁꯤꯅꯆꯤꯡꯕꯁꯤꯡꯁꯤꯅꯦ ꯑꯁꯤ ꯅꯠꯇꯕ ꯋꯥꯈꯜ ꯂꯧꯁꯤꯡ ꯁꯤꯖꯤꯟꯅꯕ ꯃꯁꯥꯟꯅꯁꯤꯡꯁꯦ ꯑꯍꯟꯁꯤꯡꯒꯤ ꯄꯥꯝꯖꯕꯤ ꯃꯌꯥꯝ ꯂꯩ ꯃꯇꯝ ꯂꯦꯟꯅꯕ ꯑꯍꯟꯁꯤꯡꯅ ꯖꯨꯋꯥꯔ ꯂꯨꯗꯣ ꯆꯦꯁ ꯁꯥꯟꯅꯩ ꯑꯗꯨꯒ ꯑꯁꯤ ꯅꯠꯇꯕ ꯐꯤ ꯁꯥꯕ ꯂꯥꯏ ꯌꯦꯛꯄ ꯑꯃꯁꯨꯡ ꯄꯣꯠ ꯆꯩ ꯁꯥꯕꯗꯁꯨ ꯍꯥꯟꯕꯤ ꯇꯥꯟꯅꯩ ꯑꯍꯟꯁꯤꯡꯁꯦ ꯈꯨꯡꯒꯪꯗꯒꯤ ꯌꯥꯝ ꯄꯥꯛ ꯁꯥꯟꯅꯕꯒꯤ ꯑꯁꯤꯗꯒꯤ ꯍꯦꯟꯕ ꯂꯩꯇꯦ ꯑꯗꯨꯅ ꯄꯩꯁꯥ ꯊꯣꯛꯄ ꯂꯝꯕꯤꯔꯣꯝꯗ ꯑꯌꯥꯝꯕ ꯆꯠꯅꯩ ꯑꯍꯟ ꯑꯣꯏꯕꯒꯤ ꯄꯨꯟꯁꯤꯁꯤꯗ ꯃꯁꯥꯟꯅꯁꯤꯡꯁꯤꯅ ꯉꯥꯏꯍꯥꯛꯇꯪꯒꯤ ꯑꯋꯥꯕ ꯀꯣꯛꯍꯜꯂꯤ ꯅꯨꯡꯉꯥꯏ ꯅꯨꯡꯉꯥꯏꯇꯕ ꯀꯥꯎꯍꯜꯂꯤ